ꯑꯥ ꯍꯂꯣ ꯑꯥ ꯑꯥ ꯑꯥ ꯃꯥꯅꯦ ꯃꯥꯅꯦ ꯑꯣ ꯍꯥꯏꯕꯤꯌꯨ ꯍꯥꯏꯕꯤꯌꯨ ꯑꯥ ꯑꯣ ꯑꯣ ꯑ ꯍꯥꯏꯕꯤꯌꯨ ꯁꯔ ꯑ ꯑꯥ ꯑꯥ ꯑꯥ ꯐꯪꯗꯤ ꯐꯪꯉꯦ ꯃꯗꯨ ꯌꯥꯝ ꯇꯥꯡꯕ ꯄꯣꯠꯅꯦ ꯍꯥꯟꯅ ꯑꯩꯈꯣꯏ ꯏꯄꯥ ꯏꯄꯨ ꯍꯥꯛꯇꯛꯇꯒꯤ ꯂꯩꯔꯝꯂꯕ ꯑꯩꯈꯣꯏ ꯌꯥꯝꯅ ꯗꯔꯀꯥꯔ ꯑꯣꯏꯕ ꯄꯣꯠꯁꯛ ꯑꯃꯈꯛꯅꯦ ꯑꯗꯣ ꯑꯩꯈꯣꯏ ꯑꯗꯨꯝ ꯑꯣꯔꯗꯔ ꯇꯧꯔꯒ ꯂꯧꯕ ꯌꯥꯒꯅꯤ ꯑꯗꯣ ꯑꯗꯨꯝ ꯄꯥꯎꯗꯨ ꯐꯥꯎꯅꯔꯒ ꯍꯌꯦꯡ ꯅꯈꯣꯏꯅ ꯑꯣꯔꯗꯔ ꯇꯧꯕꯤꯔꯛꯑꯕ ꯃꯇꯨꯡꯗ ꯑꯩꯈꯣꯏꯅ ꯄꯣꯠꯇꯨ ꯂꯧꯔꯛꯑꯒ ꯊꯝꯃꯒ ꯑꯗꯨꯝ ꯃꯐꯝꯗꯨꯗꯩ ꯄꯥꯎ ꯐꯥꯎꯅꯔꯒ ꯑꯗꯨꯝ ꯄꯤꯕ ꯌꯥꯒꯅꯤꯅ ꯈꯜꯂꯤ ꯑ ꯍꯂꯣ ꯑꯣ ꯍꯣꯏ ꯍꯣꯏ ꯍꯣꯏ ꯍꯣꯏ ꯍꯣꯏ ꯌꯥꯏ ꯌꯥꯏ ꯃꯗꯨ ꯌꯥꯝ ꯗꯔꯀꯥꯔ ꯂꯩꯕ ꯄꯣꯠꯅꯤ ꯑꯩ ꯄꯤꯖꯒꯦ ꯑꯗꯨꯗꯤ ꯋꯥꯟ ꯀ꯭ꯔꯣꯔ ꯐꯥꯏꯚ ꯂꯥꯥꯈꯀꯨꯝꯕ ꯑꯣꯏꯔꯛꯀꯅꯤ ꯑꯧ ꯐꯔꯦ ꯐꯔꯦ ꯁꯔ